ꯑꯧ ꯃꯥꯟꯅꯦ ꯀꯅꯥ ꯑꯗꯨꯝ ꯁ꯭ꯀꯨꯜꯒꯤ ꯏꯁꯄꯣꯔꯠꯁꯤꯡꯗꯁꯨ ꯑꯗꯨꯝ ꯁꯥꯟꯅꯕ ꯃꯁꯥꯟꯅ ꯑꯃꯅꯤ ꯑꯥ ꯇꯤꯝ ꯑꯅꯤꯃꯛꯅ ꯇꯧꯔꯒ ꯁꯥꯟꯅꯕ ꯃꯁꯥꯟꯅ ꯑꯃꯅꯤ ꯑꯗꯨꯝ ꯀ꯭ꯂꯕꯀꯤ ꯑꯣꯔꯒꯅꯥꯏꯖꯦꯁꯟꯒꯤ ꯏꯁꯄꯣꯔꯠ ꯀꯨꯝꯕ ꯑꯗꯨꯝ ꯇꯧꯕꯗꯁꯨ ꯑꯗꯨꯝ ꯁꯥꯟꯅꯩ ꯃꯈꯣꯏꯁꯦ ꯑꯗꯨꯝ ꯁꯥꯟꯅꯕ ꯁꯥꯟꯅꯕ ꯃꯐꯝ ꯈꯨꯗꯤꯡꯒꯤ ꯑꯗꯨꯝ ꯁꯥꯟꯅꯕ ꯃꯈꯜ ꯑꯃꯅꯤ ꯇꯤꯝ ꯑꯅꯤꯃꯛꯅ ꯅꯥꯀꯜ ꯑꯃꯗꯒꯤ ꯑꯃꯨꯛ ꯍꯨꯟ ꯑꯃꯗꯒꯤ ꯑꯃꯨꯛ ꯍꯨꯟ ꯇꯧꯔꯒ ꯑꯗꯨꯝ ꯁꯥꯟꯅꯕ ꯃꯈꯜ ꯑꯃꯅꯤ ꯑꯧ ꯂꯩꯅꯤ ꯂꯩꯅꯤ ꯑꯗꯨꯝ ꯁꯥꯟꯅꯩ ꯑꯗꯨꯝ ꯂꯥꯛꯑꯣ ꯌꯦꯡꯎ ꯁꯥꯟꯅꯕ ꯌꯥꯝ ꯌꯦꯡꯕ ꯅꯨꯡꯉꯥꯏꯕꯅꯤ ꯎꯝ ꯍꯣꯏ ꯌꯦꯡꯃꯤꯟꯅꯁꯤ ꯎꯝ ꯍꯣꯏ ꯍꯣꯏ